ꯑꯩꯅ ꯍꯥꯏꯀꯤꯡ ꯆꯠꯄ ꯃꯇꯝꯗ ꯑꯩꯒꯤ ꯈꯨꯟꯗ ꯏꯃꯥ ꯏꯄꯥꯒꯤ ꯄꯣꯛꯄ ꯈꯨꯟꯗ ꯆꯠꯄ ꯃꯇꯝꯗ ꯀꯦꯕ ꯑꯆꯧꯕ ꯑꯃ ꯂꯩꯌꯦ ꯑꯗꯨꯗ ꯁꯤ ꯍꯟꯗꯛ ꯑꯩꯈꯣꯏꯒꯤ ꯑꯪꯀꯜ ꯑꯃ ꯍꯥꯏꯕꯇꯥꯔꯦ ꯃꯥꯁꯤ ꯃꯤꯅ ꯑꯦꯛꯁꯇ꯭ꯔꯥ ꯑꯣꯔꯗꯅꯔꯤ ꯇꯧꯔꯒ ꯇꯦꯟ ꯁꯦꯚꯦꯟ ꯑꯩꯠ ꯇꯨ ꯇꯦꯟ ꯐꯨꯠꯀꯨꯝꯕ ꯂꯩꯔꯒ ꯃꯥꯗꯣ ꯃꯤ ꯋꯥꯡ ꯆꯥꯎꯋꯦ ꯍꯥꯏꯌꯦ ꯑꯗꯨꯒ ꯃꯥꯒꯤ ꯃꯥꯁꯤ ꯃꯤ ꯆꯥꯎꯕꯒꯤ ꯃꯤꯅꯁꯨ ꯃꯤ ꯃꯈꯥ ꯍꯦꯛ ꯀꯤꯕ ꯑꯗꯨꯒ ꯍꯤꯁꯇꯣꯔꯤꯀꯦꯜ ꯄ꯭ꯂꯦꯁ ꯑꯣꯏꯕꯅꯦ ꯁꯤꯗ ꯁꯤꯕꯗꯨ ꯀꯦꯞ ꯍꯥꯏꯅ ꯑꯩꯈꯣꯏ ꯈꯨꯟꯗ ꯂꯩꯌꯦ ꯑꯗꯨꯗ ꯁꯤ ꯑꯩꯈꯣꯏ ꯍꯟꯅ ꯄꯦꯇ꯭ꯔꯣꯃꯦꯁꯀꯨꯝꯕ ꯄꯨꯔꯒ ꯆꯪꯕꯁꯨ ꯗꯔꯛ ꯑꯣꯏꯃꯟꯕꯒꯤ ꯎꯗꯕꯅꯤ ꯍꯥꯏꯌꯦ ꯑꯗꯨ ꯑꯗꯨ ꯖꯒꯥꯗ ꯆꯠꯂꯒ ꯍꯥꯏꯀꯤꯡ ꯆꯠꯄ ꯃꯇꯝꯁꯤ ꯌꯥꯝ ꯅꯨꯡꯉꯥꯏꯌꯦ ꯎꯔꯒ ꯀꯤꯁꯨ ꯀꯤꯌꯦ ꯍꯟꯅ ꯊꯥꯏꯅꯒꯤ ꯍꯤꯁꯇꯣꯔꯤꯀꯦꯜ ꯃꯣꯏꯒꯤ ꯄꯣꯠꯀꯨꯝꯕ ꯖꯥꯠ ꯖꯥꯠ ꯑꯗꯨꯝꯕꯁꯨ ꯌꯥꯝ ꯂꯩꯌꯦ ꯑꯗꯨꯗ ꯆꯠꯂꯒ ꯑꯦꯛꯁꯄꯤꯔꯤꯌꯦꯟꯁ ꯌꯥꯝ ꯐꯪꯉꯦ ꯑꯗꯨꯒꯤꯗꯃꯛꯁꯨ ꯍꯥꯏꯀꯤꯡ ꯆꯠꯄꯁꯤ ꯌꯥꯝ ꯍꯦꯟ ꯏꯟꯇꯔꯦꯁ ꯑꯣꯏꯔꯛꯄꯅꯦ